ꯑꯩꯅ ꯑꯉꯥꯡ ꯑꯣꯏꯔꯤꯉꯩꯗ ꯁ꯭ꯀꯨꯜꯒꯤ ꯇ꯭ꯔꯤꯞ ꯆꯠꯈꯤꯕ ꯃꯐꯝ ꯈꯔꯗꯤ ꯂꯣꯛꯇꯥꯛ ꯄꯥꯠ ꯀꯛꯆꯤꯡ ꯒꯥꯔꯗꯦꯟ ꯀꯩꯕꯨꯜ ꯂꯝꯖꯥꯎ ꯅꯦꯁꯅꯦꯜ ꯄꯥꯛ ꯑꯁꯤꯅꯆꯤꯡꯕꯅꯤ ꯃꯁꯤꯗ ꯑꯩꯅ ꯊꯦꯡꯅꯈꯤꯕ ꯅꯤꯡꯁꯤꯡꯕ ꯈꯔꯗꯤ ꯑꯩꯅ ꯂꯣꯛꯇꯥꯛ ꯄꯥꯠ ꯎꯕꯗ ꯌꯥꯝꯅ ꯅꯨꯡꯁꯤꯕ ꯐꯖꯕ ꯂꯣꯛꯇꯥꯛ ꯍꯥꯏꯔꯤꯕ ꯃꯐꯝꯁꯤ ꯌꯦꯡꯈꯤ ꯌꯦꯡꯈꯤꯕ ꯈꯨꯗꯤꯡꯃꯛꯇ ꯏꯐꯗ ꯐꯖꯩ

ꯌꯦꯡꯕꯗ ꯋꯥꯈꯜꯁꯤ ꯏꯅꯧꯇꯁꯨ ꯅꯧꯋꯤ ꯏꯆꯥ ꯃꯌꯥꯝ ꯁꯣꯔꯤ ꯌꯥꯝꯅ ꯅꯨꯡꯉꯥꯏꯕ ꯍꯥꯏꯕꯁꯨ ꯄꯣꯛꯏ ꯑꯗꯒꯤ ꯀꯩꯕꯨꯜ ꯂꯝꯖꯥꯎꯁꯤꯁꯨ ꯌꯥꯝꯅ ꯅꯨꯡꯉꯥꯏ ꯀꯩꯕꯨꯜ ꯂꯝꯖꯥꯎꯗ ꯃꯅꯤꯄꯨꯔꯒꯤ ꯇꯥꯡꯂꯕ ꯁꯉꯥꯏ ꯑꯁꯤ ꯎꯕ ꯐꯪꯉꯤ ꯁꯉꯥꯏ ꯑꯁꯦ ꯑꯇꯩ ꯃꯐꯝꯗꯗꯤ ꯎꯗꯦ ꯑꯗꯨꯕꯨ ꯂꯣꯛꯇꯥꯛꯀꯤ ꯁꯦꯡꯂꯕ ꯀꯩꯕꯨꯜ ꯂꯝꯖꯥꯎꯒꯤ ꯃꯐꯝ ꯑꯁꯤꯗꯒꯤ ꯎꯕ ꯐꯪꯉꯤ ꯁꯉꯥꯏꯁꯤ ꯃꯆꯤꯁꯨ ꯌꯥꯝꯅ ꯐꯖꯩ ꯌꯦꯡꯕꯗꯁꯨ ꯌꯥꯝꯅ ꯅꯨꯡꯉꯥꯏ ꯑꯗꯒꯤ ꯂꯩꯍꯧꯋꯤ ꯐꯖꯅ ꯈꯔ ꯑꯃꯕꯨꯗꯤ ꯁꯉꯥꯏꯁꯤ ꯌꯥꯝꯅ ꯅꯨꯡꯉꯥꯏꯕ ꯌꯥꯝꯅ ꯐꯖꯕ ꯌꯥꯝꯅ ꯅꯨꯡꯁꯤꯕ ꯃꯅꯤꯄꯨꯔꯒꯤ ꯇꯥꯡꯂꯕ ꯁꯥ ꯑꯣꯏꯕꯅꯤꯅ ꯌꯥꯝꯅ ꯅꯨꯡꯉꯥꯏ